ꯌꯥꯒꯅꯤ ꯑꯩ ꯍꯧꯖꯤꯛ ꯍꯧꯖꯤꯛ ꯀꯥꯡꯍꯟ ꯇꯨꯕ ꯇꯝꯖꯔꯤ ꯀꯥꯡꯈꯟ ꯇꯨꯕꯁꯦ ꯑꯩ ꯏꯁꯥꯅ ꯄꯥꯝꯅ ꯍꯥꯏꯕꯗꯤ ꯀꯥꯡꯈꯟ ꯇꯨꯕꯁꯤ ꯄꯥꯝꯖꯩꯑꯅ ꯏꯁꯥꯅ ꯇꯝꯈꯤꯕꯅꯦ ꯑꯗꯨ ꯑꯍꯥꯟꯕ ꯀꯥꯟꯗꯗꯤ ꯀꯥꯡꯈꯟ ꯇꯨꯕꯁꯤ ꯌꯥꯝ ꯂꯨꯔꯝꯒꯗ꯭ꯔꯅ ꯏꯁꯥꯅ ꯈꯟꯖꯩꯌꯦ ꯑꯗꯣ ꯁꯨꯝ ꯇꯝꯃꯛꯄꯗꯒꯤꯗꯤ ꯁꯨꯝ ꯍꯩꯔꯛꯑꯦ ꯑꯗꯨꯗꯒꯤ ꯑꯃꯨꯛ ꯃꯤꯒꯤ ꯑꯣꯗꯔ ꯂꯥꯛꯄ ꯈꯣꯠꯄ ꯌꯥꯎꯋꯦ ꯂꯨꯍꯣꯡꯕꯒꯨꯝꯕ ꯃꯤꯒꯤ ꯑꯣꯗꯔ ꯂꯥꯛꯑꯦ ꯂꯥꯛꯄꯗꯒꯤ ꯏꯁꯥꯅ ꯑꯗꯨꯝ ꯇꯨꯕꯗꯩꯗꯤ ꯍꯩꯔꯦ ꯍꯩꯕꯗꯒꯤꯗꯤ ꯀꯩꯁꯨ ꯈꯟꯗ꯭ꯔꯦ ꯍꯧꯖꯤꯛꯇꯤ ꯍꯥꯟꯅꯗꯤ ꯍꯩꯇ꯭ꯔꯤ ꯀꯥꯟꯗ ꯌꯥꯝ ꯍꯥꯏꯗꯤ ꯌꯥꯝꯅ ꯂꯨꯅ ꯈꯜꯂꯝꯃꯦ ꯑꯗꯨ ꯍꯧꯖꯤꯛꯄꯨꯗꯤ ꯀꯩꯁꯨ ꯈꯟꯗ꯭ꯔꯦꯗ ꯀꯥꯡꯈꯜ ꯑꯃ ꯇꯨꯕꯗ ꯍꯥꯟꯅꯗꯤ ꯊꯥ ꯃꯨꯛꯀ ꯆꯪꯉꯝꯕ ꯌꯥꯎꯋꯦ ꯑꯗꯣ ꯍꯧꯖꯤꯛꯇꯤ ꯀꯥꯡꯈꯜ ꯑꯃ ꯇꯨꯕꯗ ꯅꯨꯃꯤꯠ ꯍꯨꯝꯅꯤ ꯃꯔꯤꯅꯤꯃꯨꯛꯇꯪ ꯆꯪꯕ ꯌꯥꯎꯋꯦ ꯍꯥꯏꯕꯗꯤ ꯀꯥꯡꯈꯟꯁꯤ ꯇꯨꯕꯁꯤ ꯃꯈꯜ ꯃꯈꯜꯒꯤ ꯐꯝꯃꯨꯡꯗꯨꯒꯤ ꯃꯈꯥ ꯄꯣꯜꯂꯦꯕ ꯐꯨꯠ ꯃꯉꯥꯒꯤ ꯐꯨꯠ ꯃꯔꯤꯒꯤ ꯃꯔꯤ ꯃꯈꯥꯏꯒꯤ ꯑꯍꯨꯝ ꯃꯈꯥꯏꯒꯤ ꯃꯌꯥꯝ ꯂꯩꯗꯅ ꯑꯗꯨꯗꯨꯒꯤ ꯐꯤꯗꯨꯒꯤ ꯐꯃꯨꯡ ꯐꯃꯨꯡꯗꯨꯒꯤ ꯃꯈꯥ ꯄꯣꯟꯅ ꯑꯗꯨꯝ ꯇꯨꯖꯩ ꯍꯥꯏꯇꯥꯔꯦ ꯑꯗꯨꯅ ꯑꯩꯈꯣꯏꯒꯤ ꯍꯥꯏꯕꯗꯤ ꯃꯁꯇꯔꯗꯨꯅ ꯇꯥꯛꯄ ꯑꯍꯥꯟꯕ ꯇꯥꯛꯂꯝꯕ ꯀꯥꯟꯗꯗꯤ ꯌꯥꯝ ꯂꯨꯅ ꯈꯜꯂꯝꯃꯦ ꯀꯥꯡꯈꯟ ꯇꯨꯕꯁꯦ ꯍꯧꯖꯤꯛꯄꯨꯗꯤ ꯌꯥꯝ ꯂꯥꯏꯔꯦ ꯐꯨꯠ ꯑꯍꯨꯝꯒꯤꯅ ꯀꯥꯡꯊꯣꯟ ꯐꯨꯠ ꯗꯤꯖꯥꯏꯟꯁꯤꯁꯨ ꯑꯗꯨꯝ ꯃꯈꯜ ꯃꯈꯜꯒꯤ ꯂꯩ ꯍꯧꯖꯤꯛꯄꯨꯗꯤ ꯗꯤꯖꯥꯏꯟꯁꯦ ꯑꯃꯨꯛ ꯏꯁꯀꯠ ꯑꯅ ꯑꯃꯨꯛ ꯆꯠꯅꯔꯦ ꯏꯁꯀꯠꯁꯤꯅ ꯑꯌꯥꯝꯕꯅ ꯍꯧꯖꯤꯛꯇꯤ ꯂꯣꯏꯅ ꯂꯨꯍꯣꯡꯕꯩ ꯑꯣꯏꯔꯣ ꯑꯃꯒꯤ ꯑꯣꯏꯔꯣ ꯑꯃꯒꯤ ꯑꯣꯏꯔꯣ ꯏꯁꯀꯠꯁꯤꯅ ꯍꯧꯖꯤꯛꯇꯤ ꯑꯗꯨꯝ ꯇꯧꯔꯦ ꯏꯁꯀꯠꯁꯤ ꯑꯣꯏꯅ ꯇꯨꯔꯦ ꯃꯃꯜꯁꯤꯅ ꯑꯃꯨꯛꯀ ꯑꯩꯈꯣꯏꯒꯤ ꯐꯨꯠ ꯑꯍꯨꯝ ꯃꯈꯥꯏꯒꯤꯅ ꯂꯤꯁꯤꯡ ꯑꯅꯤꯒ ꯆꯅꯤꯒꯨꯝꯕ ꯄꯤꯌꯦ ꯑꯗꯨꯒ ꯐꯨꯠ ꯃꯔꯤ ꯃꯔꯤ ꯃꯈꯥꯏꯒꯤꯅ ꯂꯤꯁꯤꯡ ꯑꯅꯤꯒ ꯆꯥꯇ꯭ꯔꯦꯠ ꯄꯤꯕ ꯑꯗꯨꯒ ꯆꯥꯝꯃꯉꯥ ꯄꯤꯕ ꯃꯣꯏ ꯗꯤꯖꯥꯏꯟ ꯗꯤꯖꯥꯏꯟꯒꯤ ꯃꯔꯤ ꯍꯥꯏꯕꯤꯒꯤ ꯑꯣꯏꯔꯒꯅ ꯂꯤꯁꯤꯡ ꯑꯅꯤꯒ ꯆꯥꯇ꯭ꯔꯦꯠ ꯂꯧꯋꯦ ꯑꯗꯨꯒ ꯑꯃ ꯍꯥꯏꯕꯤ ꯑꯣꯏꯔꯒꯅ ꯂꯤꯁꯤꯡ ꯑꯅꯤꯒ ꯆꯥꯅꯤꯒꯨꯝꯕ ꯂꯧꯋꯦ ꯑꯗꯨꯒ ꯐꯨꯠ ꯃꯉꯥ ꯃꯈꯥꯏꯒꯤ ꯑꯣꯏꯔꯒꯅ ꯂꯤꯁꯤꯡ ꯑꯍꯨꯝꯒ ꯆꯥꯝꯃꯉꯥ ꯂꯤꯁꯤꯡ ꯑꯍꯨꯝꯒꯨꯝꯕ ꯁꯨꯃꯥꯏꯅ ꯂꯧꯕ ꯌꯥꯎꯋꯦ ꯑꯗꯨ ꯃꯃꯟꯁꯨ ꯑꯌꯥꯝ ꯑꯌꯥꯝꯕ ꯌꯥꯎꯋꯦ ꯑꯗꯨ ꯐꯃꯨꯡ ꯍꯥꯏꯕꯗꯤ ꯀꯥꯡꯊꯣꯟꯗꯨꯒꯤ ꯃꯈꯥ ꯄꯣꯜꯂꯤꯀꯣ